ꯚꯥꯔꯠꯀꯤ ꯈ꯭ꯋꯥꯏꯗꯒꯤ ꯃꯃꯤꯡ ꯆꯠꯄ ꯏꯁꯄꯣꯔꯠꯁꯤꯡ ꯐꯨꯠꯕꯣꯜ ꯕꯣꯂꯤꯕꯣꯜ ꯕꯥꯁꯀꯦꯠꯕꯣꯜ ꯇꯛ ꯑꯣꯐ ꯋꯥꯔ ꯊ꯭ꯔꯣꯕꯣꯜ ꯆꯦꯁ ꯇꯦꯕꯜ ꯇꯦꯅꯤꯁ ꯕꯦꯠꯃꯤꯟꯇꯟ ꯁꯄꯥꯠ ꯇꯥꯀ꯭ꯔꯨ ꯑꯦꯛꯁꯦꯇ꯭ꯔꯥ ꯑꯗꯨꯒ ꯈ꯭ꯋꯥꯏꯗꯒꯤ ꯃꯃꯤꯡ ꯆꯠꯄ ꯁꯥꯟꯅꯔꯣꯏꯒꯤ ꯃꯦꯔꯤꯀꯣꯝ ꯃꯤꯔꯕꯥꯏ ꯆꯅꯨ ꯕꯤꯔꯥꯠ ꯀꯣꯂꯤ ꯑꯗꯨꯒ ꯕꯤꯔꯥꯠ ꯀꯣꯂꯤ ꯑꯗꯨꯒ